ꯍꯦ ꯇꯦꯛꯁꯤ ꯗ꯭ꯔꯥꯏꯕꯔ ꯅꯪꯅ ꯃꯔꯝ ꯑꯣꯏꯗꯅ ꯑꯩꯒꯤ ꯂꯨꯈ꯭ꯔꯕ ꯊꯕꯛꯁꯦ ꯆꯠꯍꯧꯗ꯭ꯔꯦꯗꯅ ꯁꯦ ꯅꯪꯅ ꯅꯠꯇ꯭ꯔ ꯄꯩꯁꯥꯁꯨ ꯑꯗꯨꯛꯀꯤ ꯃꯇꯤꯛ ꯇꯤꯡꯍꯜꯂꯦ ꯑꯗꯨꯗꯨꯒ ꯅꯪꯅ ꯅꯪꯅ ꯉꯔꯥꯡꯅ ꯌꯥꯅꯤꯅ ꯍꯥꯏꯔꯒ ꯉꯁꯤꯅ ꯅꯪꯅꯕꯁꯨ ꯂꯥꯛꯇꯕ ꯑꯩꯒꯤ ꯃꯇꯝꯁꯨ ꯍꯦꯜꯂꯦ ꯍꯧꯖꯤꯛ ꯆꯠꯄꯁꯨ ꯌꯥꯔꯔꯣꯏ ꯃꯇꯝ ꯊꯕꯛꯁꯨ ꯆꯠꯂꯝꯗ꯭ꯔꯦ ꯑꯗꯨꯗꯒꯤ ꯄꯩꯁꯥꯁꯨ ꯃꯥꯡꯍꯜꯂꯦ ꯁꯤ ꯅꯪꯅ ꯅꯠꯇ꯭ꯔ ꯍꯥ ꯀꯩꯒꯤꯅꯣꯕ ꯁꯦ ꯃꯊꯪꯗꯒꯤ ꯑꯗꯨꯃꯥꯏꯅ ꯇꯧꯗꯒꯗꯧꯕ ꯑꯣꯏꯔꯗꯤ ꯌꯥꯔꯣꯏꯀꯣ